ꯑꯣ ꯇꯥ ꯍꯥꯏꯕꯤꯌꯨ ꯑꯣ ꯃꯥꯅꯦ ꯃꯥꯅꯦ ꯎꯝ ꯃꯥꯅꯦ ꯑꯥ ꯍꯥꯏꯕꯤꯔꯛꯑꯣ ꯑꯣꯖꯥ ꯑꯣ ꯌꯦꯡꯖꯒꯦꯀꯣ ꯍꯧꯖꯤꯛ ꯑꯣ ꯂꯣꯏꯈ꯭ꯔꯦꯅꯦ ꯍꯧꯖꯤꯛꯇꯤ

ꯃꯊꯪ ꯍꯞꯇꯥꯗꯗꯤ ꯍꯞꯇꯥ ꯃꯊꯪ ꯍꯞꯇꯥꯐꯥꯎ ꯉꯥꯏꯗ꯭ꯔꯗꯤ ꯎꯄꯥꯏ ꯂꯩꯇꯦ

ꯍꯣꯏ ꯍꯣꯏ ꯍꯣꯏ ꯌꯥꯅꯤ ꯌꯥꯅꯤ ꯌꯥꯅꯤ ꯑꯣꯖꯥ ꯑꯣ ꯑꯣ ꯊꯦꯡꯛ ꯌꯨ ꯊꯦꯡꯛ ꯌꯨ